ꯑꯩꯒꯤ ꯑꯣꯏꯅꯗꯤ ꯆꯥꯛ ꯊꯣꯡꯕꯁꯦ ꯅꯨꯄꯤ ꯈꯛꯀꯤ ꯁꯤꯟꯐꯝꯅꯤ ꯍꯥꯏꯅ ꯂꯧꯗꯦ ꯀꯩꯒꯤꯅꯣ ꯍꯥꯏ ꯃꯇꯝꯗ ꯍꯣꯏ ꯊꯥꯏꯅꯉꯩꯒꯤ ꯃꯇꯝꯗꯗꯤ ꯅꯨꯄꯤꯈꯛꯀꯤ ꯁꯤꯟꯐꯝꯅꯤ ꯍꯥꯏꯔ ꯂꯧꯋꯤ ꯑꯗꯨ ꯍꯧꯖꯤꯛꯀꯤ ꯃꯇꯝꯗꯗꯤ ꯆꯥꯎꯈꯠꯂꯛꯄꯒꯤ ꯃꯇꯨꯡꯏꯟꯅ ꯃꯁꯥ ꯃꯁꯥꯒꯤ ꯊꯕꯛ ꯆꯠꯅꯕ ꯅꯪꯉꯛꯇꯕ ꯃꯇꯝꯗ ꯅꯨꯄꯤꯈꯛꯀꯤ ꯊꯕꯛꯅꯤ ꯍꯥꯏꯔꯒꯗꯤ ꯑꯩ ꯋꯥꯈꯟꯗ ꯂꯧꯗꯦ ꯑꯗꯨ ꯑꯩ ꯋꯥꯈꯟꯗ ꯈꯛꯇꯁꯨ ꯅꯠꯇꯦ ꯑꯩꯒꯤ ꯏꯃꯨꯡꯗꯁꯨ ꯇꯧꯗꯦ ꯑꯇꯣꯞꯄ ꯏꯃꯨꯡ ꯈꯨꯗꯤꯡꯃꯛꯇꯁꯨ ꯍꯧꯖꯤꯛꯇꯤ ꯇꯧꯅꯗ꯭ꯔꯦ ꯑꯩꯅ ꯏꯁꯥ ꯅꯨꯡꯉꯥꯏꯇꯕ ꯃꯇꯝ ꯑꯩ ꯊꯥꯒꯤ ꯐꯤ ꯂꯥꯛꯄ ꯃꯇꯝꯗ ꯑꯩꯒꯤ ꯏꯄꯥ ꯅꯠꯇ꯭ꯔꯒꯅ ꯑꯩꯒꯤ ꯏꯅꯥꯎꯄꯥ ꯑꯗꯨꯅ ꯃꯍꯨꯠꯁꯤꯜꯂꯒ ꯑꯗꯨꯝ ꯊꯣꯡꯉꯤ ꯃꯇꯦꯡ ꯄꯥꯡꯅꯩ ꯑꯁꯤꯗꯤ ꯀꯩꯁꯨ ꯀꯥꯏꯗꯕ꯭ꯔꯥ ꯍꯥꯏꯅꯨꯁꯨ ꯈꯜꯂꯦ ꯑꯃꯅ ꯑꯃꯅ ꯉꯝꯕꯒꯤ ꯃꯇꯦꯡ ꯄꯥꯡꯅꯕꯅꯤ ꯍꯥꯏꯌꯦ ꯈꯜꯂꯤ ꯑꯗꯨꯒ ꯍꯧꯖꯤꯛꯀꯤ ꯃꯇꯝꯗꯗꯤ ꯆꯥꯎꯈꯠꯂꯛꯄꯒꯤ ꯃꯇꯨꯡꯏꯟꯅ ꯃꯤ ꯈꯨꯗꯤꯡꯃꯛ ꯑꯣꯐꯤꯁ ꯆꯠꯅꯩ ꯊꯕꯛ ꯆꯠꯅꯩ ꯈꯨꯗꯤꯡꯃꯛ ꯆꯠꯅꯅꯤꯡꯉ ꯀꯥꯟꯗ ꯑꯩ ꯑꯩꯒꯤ ꯊꯧꯗꯥꯡꯅꯤ ꯍꯥꯏꯔꯒ ꯑꯦ ꯅꯨꯄꯤꯁꯤꯅ ꯇꯧꯔꯤꯁꯤ ꯍꯥꯏꯔꯒ ꯃꯥꯏ ꯅꯨꯄꯥꯅ ꯅꯠꯇ꯭ꯔꯒꯅ ꯃꯆꯥꯅ ꯑꯗꯨꯝ ꯌꯥꯎꯔꯛꯄꯁꯨ ꯌꯥꯎꯋꯤ ꯑꯗꯨꯅ ꯑꯩꯒꯤ ꯋꯥꯈꯟꯗꯗꯤ ꯆꯥꯛ ꯊꯣꯡꯕꯁꯦ ꯑꯩ ꯈꯛꯀꯤ ꯃꯣꯠꯅꯤ ꯅꯨꯄꯤ ꯈꯛꯀꯤ ꯃꯣꯠꯅꯤ ꯍꯥꯏꯕꯗꯨ ꯑꯩꯉꯣꯟꯗ ꯂꯩꯇꯦ ꯄꯨꯂꯞ ꯊꯧꯗꯥꯡ ꯆꯞ ꯃꯥꯟꯅꯩ ꯍꯥꯏꯔꯒ ꯑꯩ ꯁꯤ ꯍꯥꯏꯅꯤꯉꯤ